ꯑꯩꯅ ꯍꯟꯗꯛ ꯑꯦꯃꯥꯖꯣꯟꯗꯒꯤ ꯅꯨꯡꯙꯪ ꯑꯃ ꯆꯦꯟꯕꯗꯨ ꯑꯗꯨꯗꯤ ꯌꯥꯝꯅ ꯄꯣꯠꯇꯨ ꯌꯥꯝꯅ ꯐꯩꯅꯦ ꯕꯖꯥꯔꯗꯒꯤ ꯂꯩꯔꯛꯄꯗꯨꯗꯤ ꯌꯥꯝꯅ ꯐꯠꯇꯦ ꯈꯤꯇꯪ ꯊꯥꯕꯗ ꯃ ꯃꯆꯦꯠ ꯇꯥꯅ ꯀꯥꯏ ꯑꯗꯨꯅ ꯃꯌꯥꯝꯁꯨ ꯑꯩꯅ ꯆꯦꯜꯂꯤꯕ ꯑꯣꯂꯥꯏꯟꯒꯤ ꯈꯨꯠꯊꯥꯡꯁꯤꯗ ꯑꯦꯃꯥꯖꯣꯟꯗꯒꯤ ꯑꯣꯏꯅ ꯂꯧꯕꯤꯔꯣ